ꯏꯝꯐꯥꯜ ꯋꯦꯁ ꯖꯤꯂꯥꯁꯤꯗ ꯃꯥꯔꯨꯑꯣꯏꯅ ꯑꯩꯈꯣꯏꯒꯤ ꯏ ꯄꯥꯎꯁꯤꯡ ꯁꯟꯗꯣꯛꯂꯤꯕ ꯑꯩꯈꯣꯏꯅ ꯐꯪꯉꯤꯕꯁꯦ ꯃꯐꯝꯁꯦ ꯃꯔꯨꯑꯣꯏꯅ ꯏꯝꯄꯦꯛ ꯇꯤ ꯕꯤꯒꯨꯝꯕ ꯑꯥꯏ ꯑꯦꯁ ꯇꯤ ꯕꯤ ꯑꯗꯒꯤ ꯇꯣꯝ ꯇꯤ ꯕꯤ ꯏꯕꯟ ꯍꯩꯆ ꯋꯥꯏ ꯅ꯭ꯌꯨꯁ ꯅꯠꯇ꯭ꯔꯒ ꯏꯕꯟ ꯁꯣꯁ꯭ꯌꯦꯜ ꯃꯤꯗ꯭ꯌꯥꯒꯤ ꯃꯐꯝꯁꯤꯡꯗꯒꯤꯁꯨ ꯐꯪꯉꯦ ꯐꯦꯁꯕꯨꯛ ꯏꯟꯁ꯭ꯇꯥꯒ꯭ꯔꯥꯝ ꯂꯩꯔꯤꯕꯁꯤꯡ ꯃꯌꯥꯝꯅꯁꯨ ꯁꯦꯔ ꯇꯧꯅꯕꯗ ꯁꯤꯅ ꯍꯦꯟꯅ ꯊꯨꯅ ꯑꯩꯈꯣꯏ ꯃꯁꯦꯟꯁꯦ ꯄꯥꯎꯁꯦ ꯑꯊꯨꯕ ꯃꯇꯝꯗ ꯐꯡꯉꯒ ꯀꯔꯤ ꯊꯣꯛꯏꯕꯒꯦ ꯍꯥꯏꯕꯁꯦ ꯈꯪꯅꯕ ꯑꯗꯒꯤ ꯂꯣꯀꯦꯜ ꯅ꯭ꯌꯨꯁꯄꯦꯄꯔꯁꯨ ꯂꯩꯌꯦ ꯑꯌꯨꯛꯈꯨꯗꯤꯡꯒꯤ ꯄꯥꯎꯆꯦ ꯃꯈꯜ ꯃꯈꯜ ꯑꯩꯈꯣꯏ ꯑꯩꯈꯣꯏꯅ ꯑꯄꯥꯝꯕ ꯂꯧꯔꯒ ꯄꯥꯎ ꯄꯥꯕꯁꯨ ꯌꯥꯔꯦ ꯏꯕꯟ ꯏꯪꯂꯤꯁꯇꯁꯨ ꯐꯡꯉꯦ ꯑꯗꯒꯤ ꯑꯀꯣꯏꯕꯗ ꯂꯩꯔꯤꯕ ꯏ ꯄꯥꯎꯁꯤꯡꯁꯦ ꯃꯔꯨꯑꯣꯏꯅ ꯑꯗꯨꯝ ꯔꯦꯗ꯭ꯌꯣꯒꯤ ꯄꯥꯎ ꯑꯗꯒꯤ ꯇꯤ ꯕꯤ ꯄꯥꯎ ꯑꯃꯗꯤ ꯈꯕꯔꯁꯤꯡꯗ ꯂꯣꯏꯅꯃꯛ ꯀꯕꯔ ꯇꯧꯔꯛꯑꯦ ꯑꯗꯒꯤ ꯑꯩꯅ ꯍꯦꯟꯅ ꯃꯤꯠꯌꯦꯡ ꯆꯪꯍꯟꯅꯤꯡꯕ ꯍꯥꯏ ꯇꯥꯔꯒꯗꯤ ꯏꯝꯐꯥꯜ ꯋꯦꯁꯇ ꯂꯨ ꯅꯥꯟꯕꯒꯤ ꯃꯇꯥꯡ ꯑꯗꯒꯤ ꯁꯤꯇꯤꯒꯤ ꯑꯦꯔꯤꯌꯥ ꯑꯣꯏꯕꯅꯤꯅ ꯄꯥꯔꯛꯀꯨꯝꯕ ꯑꯌꯤꯡꯕ ꯃꯐꯝ ꯄꯣꯊꯥꯐꯝ ꯃꯌꯥꯝꯒꯤ ꯀꯣꯏꯐꯝ ꯑꯗꯩ ꯇꯨꯔꯤꯁ ꯁ꯭ꯄꯣꯠ ꯑꯦꯛꯁꯇ꯭ꯔꯥ ꯑꯣꯏꯅ ꯑꯇꯣꯞꯄ ꯃꯥꯔꯀꯦꯠ ꯄ꯭ꯂꯦꯁ ꯍꯦꯟꯅ ꯁꯥꯒꯠꯄꯒꯨꯝꯕ ꯁꯤꯒꯨꯝꯕꯁꯦ ꯍꯦꯟꯅ ꯃꯤꯠꯌꯦꯡ ꯆꯪꯍꯟꯅꯤꯡꯉꯤ